ꯀꯔꯤꯒꯨꯝꯕ ꯃꯇꯝꯗ ꯃꯅꯤꯄꯨꯔꯒꯤ ꯖꯒꯣꯏ ꯁꯥꯕꯤ ꯑꯃꯅ ꯃꯄꯥꯟꯗ ꯖꯒꯣꯏ ꯁꯥꯕ ꯃꯇꯝꯗ ꯃꯅꯤꯄꯨꯔꯒꯤ ꯑꯣꯏꯕ ꯏꯁꯩ ꯑꯃꯗꯤ ꯇꯥꯟꯊꯥꯗ ꯁꯥꯏ ꯑꯃꯔꯣꯝꯗ ꯁꯛꯅꯥꯏꯔꯕ ꯃꯤꯌꯣꯏꯁꯤꯡꯅ ꯃꯄꯥꯟꯗ ꯆꯠꯄ ꯃꯇꯝꯗ ꯃꯈꯣꯏ ꯃꯈꯣꯏꯒꯤ ꯑꯉꯝꯕ ꯊꯥꯛꯇ ꯍꯣꯠꯅꯗꯨꯅ ꯃꯅꯤꯄꯨꯔꯒꯤ ꯂꯣꯟ ꯂꯣꯟꯅ ꯊꯧꯗꯥꯡ ꯂꯧꯅꯕ ꯍꯣꯠꯅꯔꯤ